ꯏꯍꯦ ꯀꯅꯥꯅꯣ ꯐꯣꯟ ꯇꯧꯔꯀꯏꯁꯤꯕꯨ ꯏꯍꯦ ꯏꯍꯦ ꯏꯍꯦ ꯑꯩ ꯅꯪꯒꯤ ꯐꯣꯟ ꯅꯝꯕꯔꯁꯤ ꯈꯪꯉꯨꯗ꯭ꯔꯦ ꯏꯁ ꯏꯍꯦ ꯍꯣꯏ ꯑꯩꯈꯣꯏ ꯀꯩꯅꯣꯗꯁꯨ ꯊꯥꯕꯅꯦ ꯑꯩꯈꯣꯏ ꯃꯃꯥꯡꯒꯤꯗꯨꯗ ꯊꯥꯕꯅꯦ ꯌꯥꯝ ꯍꯧꯕꯗꯤ ꯅꯠꯇꯦ ꯃꯄꯥꯟ ꯃꯉꯥ ꯇꯔꯨꯛꯈꯛ ꯊꯥꯕ ꯁꯨꯝ ꯆꯥꯅꯉꯥꯏꯅꯤꯗ ꯏꯍꯦ ꯏꯍꯦ ꯉꯔꯥꯡꯗꯪ ꯀꯩꯅꯣ ꯇꯧꯕꯅꯦ ꯏꯁꯤꯡ ꯌꯥꯝ ꯌꯥꯎꯗꯕꯅꯦ ꯑꯩꯈꯣꯏꯒꯤ ꯌꯦꯟꯗꯦꯝꯗꯨꯗꯤ ꯌꯥꯎꯕ꯭ꯔꯅꯦ ꯃꯆꯨꯝꯗꯨ ꯀꯪꯕꯅꯦꯕ ꯃꯆꯨꯝꯗꯨ ꯀꯪꯕꯅꯦ ꯅꯍꯥꯟ ꯀꯩꯅꯣ ꯇꯧꯕ ꯑꯩꯈꯣꯏꯁꯨ ꯐꯖꯅ ꯃꯈꯣꯡꯗꯨ ꯈꯔ ꯋꯥꯡꯃꯟꯕ ꯋꯥꯡꯍꯜꯂꯒ ꯀꯩꯅꯣ ꯇꯧꯕꯅꯦꯕꯅꯦ ꯑꯗꯨꯅ ꯏꯁꯤꯡ ꯅꯨꯡꯁꯤꯡꯗꯨꯁꯨ ꯑꯩꯈꯣꯏꯅ ꯃꯔꯥꯡ ꯀꯥꯏꯅ ꯑꯗꯨꯗꯩ ꯅꯨꯡꯁꯥꯁꯨ ꯐꯖꯅ ꯐꯨꯕꯅꯦꯕ ꯃꯐꯝꯗꯣ ꯑꯗꯨꯅ ꯀꯩꯅꯣꯗꯣ ꯃꯆꯨꯝꯗꯣ ꯀꯪꯕꯅꯦꯕ ꯂꯦꯡꯗꯕꯅꯦ ꯅꯣꯏ ꯀꯔꯥꯋꯥꯏ ꯃꯐꯝꯗ ꯊꯥꯔꯤꯅꯣ ꯍꯋꯥꯏꯔ ꯍꯥꯏꯗꯨꯅ ꯑꯣ ꯑꯣ ꯑꯣ ꯑꯣ ꯑꯣ ꯀꯩꯅꯣ ꯇꯧꯗꯤꯌꯦ ꯑꯁ ꯅꯣꯒꯤ ꯍꯧꯗ꯭ꯔꯣ ꯅꯣꯏꯒꯤ ꯀꯩꯅꯣꯗ

ꯑꯣ ꯍꯣ ꯑꯣ ꯑꯩꯈꯣꯏꯁꯨ ꯍꯪꯒꯥꯝꯗꯣ ꯊꯥꯕꯅꯦꯕ ꯑꯩꯈꯣꯏ ꯏꯪꯡꯈꯣꯜ ꯍꯧꯖꯤꯛ ꯌꯦꯟꯗꯦꯝ ꯍꯧꯔꯤꯕ ꯃꯅꯥꯛꯑꯗꯨꯗ ꯑꯗꯨꯗ ꯍꯪꯒꯥꯝꯗꯨ ꯀꯩꯗꯧꯔꯃꯣ ꯈꯪꯗꯦ ꯁꯤꯖꯤꯟꯈꯔꯦ ꯑꯗꯨꯅ ꯍꯪꯒꯥꯝꯗꯣ ꯀꯩꯅꯣ ꯇꯧꯗꯕ ꯍꯋꯥꯏꯁꯨ ꯑꯩꯁꯨ ꯊꯥꯒꯦ ꯇꯧꯕꯅꯦ ꯂꯝ ꯂꯩꯇꯕꯅꯤꯅ ꯊꯥꯗꯔꯦ ꯌꯦꯟꯗꯦꯝꯗꯨ ꯈꯛꯇ ꯅꯍꯥꯟ ꯀꯩꯅꯣ ꯇꯧꯕꯗ ꯅꯣꯏ ꯏꯕꯨꯡꯉꯣ ꯂꯥꯛꯄꯗ ꯑꯩꯅ ꯄꯤꯈꯤꯕꯅꯤ ꯆꯔꯥ ꯑꯃ ꯃꯍꯥꯎ ꯌꯦꯡꯉꯣꯅ ꯀꯩꯅꯣ ꯇꯧꯗꯦ ꯄꯣꯠꯆꯩ ꯈꯔ ꯍꯤꯡꯈꯣꯜꯗꯨ ꯂꯧ ꯗꯗꯥꯗꯤ ꯊꯥꯔꯤꯕ꯭ꯔꯥ ꯄꯣꯠꯆꯩ ꯑꯣ ꯍꯣ ꯑꯩꯈꯣꯏꯁꯨ ꯊꯥꯗꯧ ꯂꯝꯁꯦ ꯎꯝ ꯎꯝ ꯏꯁꯤꯡ ꯅꯨꯡꯁꯤꯡꯗꯤ ꯑꯗꯨꯝ ꯃꯔꯥꯡ ꯀꯥꯏꯅ ꯐꯪꯕ ꯅꯠꯇ꯭ꯔꯣ ꯅꯣꯏꯒꯤ ꯏꯪꯡꯈꯣꯜ ꯀꯩꯅꯣ ꯑꯗꯨꯝ

ꯍꯣꯏ ꯍꯣꯏ ꯍꯣꯏ ꯍꯣ ꯐꯔꯦ ꯐꯔꯦ ꯑꯥ ꯐꯔꯦ ꯐꯔꯦ